ꯇꯥꯏꯌꯦ ꯅꯨꯡꯉꯥꯏꯔꯤꯌꯦ ꯅꯪꯗꯤ ꯀꯔꯝ ꯇꯧꯒꯦ ꯍꯣꯏ ꯍꯣꯏ ꯅꯨꯡꯉꯥꯏꯌꯦ ꯑꯁ ꯍꯣꯏ ꯌꯥꯏꯌꯦ ꯆꯠꯁꯦ ꯍꯥꯏꯔꯗꯤ ꯃꯤ ꯀꯌꯥꯔꯣ ꯀꯅꯥ ꯀꯅꯥ ꯆꯠꯇꯣꯏꯔꯣ ꯑꯥ ꯑꯩꯁꯨ ꯏꯔꯨꯞ ꯈꯔ ꯀꯧꯒꯦꯀꯣ ꯑꯥꯎ ꯌꯥꯏꯌꯦ ꯀꯥꯏꯗꯦ ꯃꯊꯪꯗ ꯅꯪꯅ ꯄꯨꯊꯣꯛꯄ ꯍꯥꯏꯗꯨꯅꯤ ꯃꯤ ꯆꯟꯒꯗ꯭ꯔꯥ ꯑꯣ ꯌꯥꯏ ꯌꯥꯏ ꯅꯣꯡꯒꯨꯝꯕ ꯕꯦꯔꯥ ꯂꯩꯇ꯭ꯔꯗꯤ ꯅꯨꯡꯉꯥꯏꯅ ꯌꯧꯅꯉꯥꯏ ꯇꯧꯁꯦ

ꯍꯣꯏ ꯌꯥꯏ ꯌꯥꯏ

ꯍꯣꯏ ꯌꯥꯏ ꯌꯥꯏ ꯑꯥ ꯑꯥ ꯑꯥ